ꯍꯧꯖꯤꯛ ꯃꯇꯝꯗꯗꯤ ꯂꯧꯎ ꯁꯤꯡꯎꯕꯁꯦ ꯇꯁꯦꯡꯅ ꯍꯥꯏꯔꯀꯥꯟꯗ ꯍꯥꯟꯅꯅ ꯂꯧꯎ ꯁꯤꯡꯎ ꯂꯧ ꯁꯨꯔꯝꯕꯁꯦ ꯂꯣꯏꯅ ꯁꯨꯅꯔꯝꯃꯦ ꯍꯧꯖꯤꯛꯇꯤ ꯂꯧ ꯁꯨꯅꯕꯁꯦ ꯑꯌꯥꯝꯕ ꯃꯇꯝꯗ ꯌꯥꯝꯅ ꯁꯨꯅꯗ꯭ꯔꯦ ꯀꯔꯤꯒꯤꯅꯣ ꯍꯥꯏꯕ ꯃꯇꯝꯗ ꯍꯧꯖꯤꯛꯇꯤ ꯃꯦꯆꯤꯟ ꯂꯧꯎ ꯁꯤꯡꯎꯕꯒꯤ ꯃꯦꯆꯤꯟ ꯀꯔꯤ ꯀꯔꯤ ꯊꯣꯛꯂꯛꯈꯤꯕꯗꯨꯅ ꯃꯈꯣꯏꯒꯤ ꯅꯥꯃꯠꯇꯨ ꯄꯥꯕ ꯃꯇꯝꯗ ꯃꯦꯆꯤꯟꯗꯨꯅ ꯌꯥꯝ ꯊꯤꯅ ꯍꯣꯡꯉꯦꯅ ꯂꯧꯎ ꯁꯤꯡꯎꯕꯁꯤꯡꯁꯦ ꯃꯦꯆꯤꯟꯅ ꯂꯣꯏꯅ ꯁꯨꯅꯈ꯭ꯔꯦ ꯑꯗꯨꯒ ꯍꯧꯖꯤꯛ ꯂꯧ ꯃꯦꯆꯤꯟ ꯀꯩꯀꯩꯅ ꯊꯕꯛꯇꯨ ꯋꯥꯅ ꯁꯨꯅꯗ꯭ꯔꯝꯅꯤꯅ ꯃꯦꯆꯤꯟꯅ ꯁꯨꯅꯈ꯭ꯔꯦ ꯑꯗꯨꯒ ꯂꯧꯎ ꯁꯤꯡꯎꯕꯒꯤ ꯃꯔꯨꯑꯣꯏꯕ ꯂꯧꯎ ꯁꯤꯡꯎꯕꯁꯦ ꯌꯥꯝꯅ ꯐꯕ ꯊꯕꯛꯅꯤ ꯂꯧꯎ ꯁꯤꯡꯎꯗ꯭ꯔꯒꯗꯤ ꯑꯩꯈꯣꯏ ꯀꯔꯥꯏꯗꯒꯤ ꯆꯥꯒꯅꯤ ꯂꯧꯎ ꯁꯤꯡꯎꯕꯩ ꯍꯦꯟꯅ ꯂꯧ ꯂꯧꯎ ꯁꯤꯡꯎꯒꯅ ꯆꯦꯡ ꯆꯥꯛꯁꯨ ꯈ꯭ꯋꯥꯏꯗꯒꯤ ꯍꯣꯡꯗꯣꯔꯤꯝꯅꯤ ꯂꯧꯎ ꯁꯤꯡꯎꯗ꯭ꯔꯒꯅ ꯆꯦꯡ ꯆꯥꯕ ꯐꯪꯉꯣꯏꯗꯧꯔꯤꯕꯅꯤ ꯑꯗꯨꯅ ꯂꯧꯎ ꯁꯤꯡꯎꯕꯁꯤꯗꯤ ꯑꯩꯈꯣꯏꯅ ꯌꯥꯝꯅ ꯍꯦꯟꯒꯠꯒꯗꯕꯅꯤ ꯌꯥꯝꯅ ꯑꯗꯨ ꯌꯥꯝꯅ ꯎꯔꯒꯅ ꯌꯥꯝꯅ ꯆꯥꯔꯦ ꯑꯗꯨ ꯈꯤꯖꯤꯛ ꯎꯔꯒꯅ ꯑꯗꯨꯝ ꯂꯥꯏꯔꯔꯦ ꯂꯧꯎ ꯁꯤꯡꯎꯕꯁꯤ ꯑꯗꯨꯝ ꯌꯥꯝꯅ ꯍꯦꯟꯒꯠꯀꯗꯕꯅꯦ